ꯍꯣꯏ ꯑꯩꯒꯤ ꯑꯅꯛꯄ ꯗ ꯑꯩꯒꯤ ꯑꯥꯔ ꯀꯦ ꯏꯁꯇꯣꯔ ꯁꯄ꯭ꯂꯥꯏ ꯂꯩ ꯑꯗꯨꯒ ꯑꯩꯅ ꯑꯩꯒꯤ ꯔꯤꯒꯨꯂꯔ ꯆꯥꯡ ꯅꯥꯏꯅ ꯂꯩꯕ ꯄꯣꯠꯂꯝꯁꯤꯡ ꯑꯗꯨꯗꯤ ꯄꯦꯟꯁꯤꯜꯅꯦ ꯀꯂꯔꯅꯦ ꯑꯗꯨꯒ ꯆꯦꯁꯤꯡꯅꯦ ꯑꯗꯨꯒ ꯑꯩꯅ ꯑꯥꯔꯠꯇ ꯀ꯭ꯔꯥꯐꯇ ꯑꯩꯅ ꯈ꯭ꯋꯥꯏꯗꯩ ꯁꯤꯖꯤꯟꯅꯕꯁꯤꯗꯤ ꯑꯌꯥꯝꯕꯅ ꯆꯦꯕꯥꯡ ꯑꯗꯨꯒ ꯀꯂꯔ ꯁꯤꯅ ꯑꯌꯥꯝꯕ ꯁꯤꯖꯤꯟꯅꯩ